ꯑꯜ ꯍꯌꯥꯠꯀꯤ ꯑꯆꯥ ꯑꯊꯛ ꯑꯁꯤ ꯀꯔꯝꯕꯅ ꯍꯦꯟꯅ ꯐꯩ ꯀꯔꯝꯕꯅ ꯍꯥꯎꯕ ꯉꯁꯤꯒꯤ ꯏꯁꯄꯤꯁꯦꯜ ꯑꯣꯏꯕ ꯑꯥꯏꯇꯦꯝ ꯌꯥꯎꯕ꯭ꯔꯣ ꯏꯁꯄꯤꯁꯦꯜ ꯑꯣꯏꯔꯤꯕ ꯆꯤꯛꯀꯟ ꯇꯟꯗꯨꯔꯤ ꯃꯣꯃꯣ ꯑꯗꯨ ꯑꯣꯏꯔꯗꯤ ꯆꯤꯛꯀꯟ ꯇꯟꯗꯨꯔꯤ ꯃꯣꯃꯣ ꯑꯗꯨ ꯐꯨꯜ ꯄꯦꯛ ꯐꯨꯜ ꯄ꯭ꯂꯦꯠ ꯑꯃ ꯄꯦꯛ ꯇꯧꯁꯤꯟꯕꯤꯔꯣ